ꯑꯩꯍꯥꯛꯅ ꯌꯥꯝꯅ ꯇꯣꯏꯅ ꯎꯕ ꯎꯆꯦꯛꯇꯤ ꯁꯦꯟꯗ꯭ꯔꯥꯡ ꯈꯨꯅꯨ ꯑꯃꯗꯤ ꯆꯔꯣꯏꯅꯤ ꯃꯈꯣꯏꯁꯤꯡ ꯑꯁꯤ ꯅꯣꯡꯉꯥꯜꯂꯛꯄꯒ ꯌꯥꯝꯅ ꯇꯣꯏꯅ ꯑꯗꯨꯝ ꯈꯣꯡꯏ ꯑꯗꯨꯕꯨ ꯑꯩꯍꯥꯛꯅ ꯈ꯭ꯋꯥꯏꯗꯒꯤ ꯄꯥꯝꯖꯕ ꯎꯆꯦꯛꯇꯤ ꯎꯔꯣꯛꯅꯤ ꯎꯔꯣꯛ ꯑꯁꯤ ꯌꯥꯝꯅ ꯇꯥꯡꯅꯁꯨ ꯄꯥꯏꯕ ꯎꯏ